ꯑꯩꯈꯣꯏꯒꯤ ꯁ꯭ꯋꯥꯏꯗ ꯊꯥꯖꯅꯕ ꯑꯟꯗꯕꯤꯁꯋꯥꯁ ꯈꯔꯗꯤ ꯅꯨꯡꯗꯥꯡꯋꯥꯏꯔꯝꯗ ꯍꯨꯏ ꯈꯣꯡꯕꯗ ꯂꯥꯏ ꯏꯜꯂꯤ ꯍꯥꯏꯅ ꯊꯥꯖꯅꯩ ꯅꯨꯡꯗꯥꯡꯋꯥꯏꯔꯝꯗ ꯑꯉꯥꯡꯁꯤꯡꯅ ꯂꯥꯡꯕꯁꯨ ꯂꯥꯏ ꯇꯤꯜꯂꯤ ꯍꯥꯏꯅ ꯊꯥꯖꯅꯩ ꯑꯃꯁꯨꯡ ꯂꯝꯇꯥꯒꯤ ꯊꯥꯡꯖ ꯑꯅꯤꯗ ꯂꯝꯂꯣꯡ ꯑꯍꯨꯝ ꯐꯥꯡꯕꯗ ꯂꯥꯏꯁꯤꯡ ꯇꯤꯜꯂꯤ ꯍꯥꯏꯅ ꯊꯥꯖꯅꯩ